ꯑꯥ ꯀꯩꯅꯣ ꯇꯥꯃꯣꯒꯤ ꯉꯁꯤ ꯗꯨꯀꯥꯟ ꯊꯣꯡ ꯍꯥꯡꯕꯤꯕ꯭ꯔꯣ ꯑꯣ ꯍꯧꯖꯤꯛ ꯉꯁꯤꯗꯣ ꯇꯥꯃꯣ ꯀꯩꯅꯣ ꯀꯣꯐꯤ ꯈꯤꯇꯪ ꯑꯣꯔꯗꯔ ꯇꯧꯒꯦ ꯇꯧꯕ ꯑꯥ ꯑꯣ ꯇꯥꯃꯣ ꯑꯗꯨ ꯇꯥꯃꯣꯒꯤ ꯃꯤꯅꯨꯒꯨꯝ ꯂꯩꯔꯗꯤ ꯍꯥꯏꯗꯤ ꯌꯦꯡꯕ ꯌꯥꯕ ꯃꯤꯅꯨ ꯂꯩꯔꯗꯤ ꯊꯥꯕꯤꯔꯛ ꯌꯥꯒꯗ꯭ꯔꯣ ꯑꯥ ꯐꯔꯦ ꯍꯣꯍꯣꯏ ꯇꯥꯃꯣ

ꯀꯩꯅꯣ ꯀꯣꯐꯤꯁꯤ ꯃꯁꯤꯡ ꯀꯩꯅꯣꯃꯨꯛꯇꯤ ꯑꯣꯔꯗꯔ ꯇꯧ ꯄꯥꯝꯕ ꯃꯁꯤꯡ ꯌꯥꯡꯈꯩ ꯍꯨꯝꯐꯨꯃꯨꯛꯇꯤ ꯎꯝ ꯍꯣꯏ ꯑꯥ ꯑꯥ ꯑꯥ ꯍꯣꯏ ꯇꯥꯃꯣ ꯑꯗꯨꯗꯤ ꯍꯥꯏꯔꯞ ꯑꯩꯈꯣꯏ ꯏꯃꯥꯟꯅꯕ ꯃꯈꯩ ꯄꯨꯜꯂꯤꯃꯈꯩꯁꯤꯗꯁꯨ ꯍꯥꯏꯔꯞ ꯑꯣꯔꯗꯔꯁꯤ ꯇꯧꯅꯤꯉꯥꯏ ꯍꯥꯏꯔꯞ ꯍꯪꯈꯤꯒꯦꯕꯀꯣ ꯑꯥ ꯑꯗꯨꯒ ꯑꯗꯨ ꯇꯥꯃꯣꯈꯣꯏꯁꯤ ꯀꯩꯅꯣ ꯀꯣꯐꯤꯗꯨ ꯀꯩꯅꯣꯒꯨꯝꯕꯗ ꯍꯥꯞꯄꯤꯕ ꯌꯥꯒꯗ꯭ꯔꯣ ꯑꯩꯈꯣꯏ ꯐ꯭ꯂꯥꯛꯁꯀꯨꯝꯕ ꯑꯗꯩ ꯀꯩꯅꯣꯒꯨꯝꯕꯗ ꯇꯦꯛ ꯑꯣꯏ ꯑꯣ ꯑꯗꯨꯗꯤ ꯑꯩ ꯀꯣꯐꯤꯗꯣ ꯍꯣꯏ ꯀꯩꯅꯣ ꯍꯥꯏꯔꯞ ꯊꯥꯔꯛꯀꯦ ꯀꯣꯐꯤꯗꯨ ꯀꯩꯅꯣ ꯇꯧꯗꯧꯕꯗꯨ ꯎꯝ ꯂꯥꯇꯦꯗꯨ ꯇꯔꯦꯠꯇꯪ ꯀꯩꯅꯣ ꯇꯧꯕꯤꯔꯛꯑꯣ ꯑꯗꯨꯃ ꯑꯗꯩ ꯃꯣꯆꯥꯗꯨ ꯀꯨꯟꯒ ꯇꯧꯕꯤꯔꯛꯑꯣ ꯑꯁ ꯍꯣꯏ ꯄꯨꯡꯁꯤ ꯄꯨꯡ ꯃꯔꯤ ꯃꯈꯥꯏ ꯃꯉꯥ ꯃꯨꯛꯀꯤꯗꯗꯤ ꯄꯥꯝꯕꯅꯤ ꯑꯗꯨ ꯈꯤꯇꯪ ꯉꯟꯅ ꯀꯩꯅꯣ ꯇꯧꯕꯤꯕ ꯌꯥꯔꯣꯏꯗ꯭ꯔꯣ ꯍꯣꯏ ꯍꯣꯏ ꯃꯔꯤ ꯃꯉꯥ ꯑꯗꯨ ꯄꯩꯁꯥꯁꯤ ꯍꯥꯏꯔꯞ ꯄ꯭ꯔꯥꯏꯖꯇꯨ ꯍꯥꯏꯔꯞ ꯀꯩꯅꯣ ꯀꯌꯥꯃꯨꯛ ꯇꯥꯔꯕ ꯑꯥ ꯑꯪ ꯑꯥ ꯑꯥ ꯑꯗꯨ ꯄꯩꯁꯥꯁꯤ ꯍꯣꯔꯦꯟ ꯂꯧꯕ ꯂꯥꯛꯄꯗ ꯑꯣꯏꯅ ꯀꯩꯅꯣ ꯇꯧ ꯌꯥꯗꯣꯏꯔꯥ ꯅꯠꯇ꯭ꯔꯒꯅ ꯍꯥꯏꯗꯤ ꯄꯩꯁꯥ ꯄꯤꯕꯗꯣ ꯇꯥꯃꯣ ꯍꯣꯏꯅ ꯊꯤꯟꯕꯤꯕ ꯌꯥꯒꯗ꯭ꯔꯣ ꯑꯗꯨꯗꯣ ꯍꯥꯏꯗꯤ ꯗꯤꯂꯤꯚꯔ ꯍꯣꯍꯣꯏ ꯑꯗꯨꯗꯤ ꯇꯥꯃꯣ ꯍꯥꯏꯔꯞ ꯍꯣꯔꯦꯟ ꯂꯧꯕ ꯂꯥꯛꯑꯀꯥꯟꯗ ꯑꯗꯨꯝ ꯄꯤꯕ ꯌꯥꯔꯒꯅ ꯄꯤꯔꯒꯦ ꯑꯗꯨꯒ ꯀꯩꯅꯣ ꯇꯥꯃꯣꯍꯣꯏꯅ ꯑꯦꯗꯚꯥꯟꯁ ꯍꯥꯟꯅ ꯈꯤꯇꯪ ꯀꯩꯅꯣ ꯇꯧ ꯍꯥꯏꯔꯒꯅ ꯖꯤꯄꯦꯗ ꯑꯣꯏꯔꯁꯨ ꯑꯗꯨꯝ ꯇꯧ ꯍꯥꯞꯄ ꯌꯥꯏ ꯍꯣꯏ ꯑꯗꯨꯗꯤ ꯇꯥꯃꯣ ꯍꯥꯏꯗꯤ ꯑꯗꯨ ꯇꯥꯃꯣ ꯃꯐꯝꯗꯨ ꯀꯩꯅꯣ ꯇꯧ ꯅꯍꯥꯟ ꯏꯃꯥꯟꯅꯕ ꯑꯃꯒꯤ ꯃꯣꯏ ꯊꯛꯎꯔꯦ ꯈꯪꯉꯤ ꯍꯥꯏꯕꯩ ꯀꯣꯜ ꯇꯧꯔꯛꯄꯅꯦꯕ ꯑꯗꯨ ꯀꯩꯅꯣ ꯂꯣꯀꯦꯁꯟ ꯀꯩꯅꯣꯗꯣ ꯇꯣꯛ ꯊꯥꯕꯤꯔꯛꯑꯣꯅꯦ ꯍꯣꯔꯦꯟ ꯂꯥꯛꯄ ꯍꯣꯏ ꯊꯥꯕꯤꯔꯛꯑꯣꯅꯦ ꯍꯣꯍꯣꯏ ꯍꯣꯏ ꯑꯗꯨ ꯀꯩꯅꯣꯒꯤ ꯀꯩꯅꯣꯒꯨꯝꯕꯗꯤ ꯂꯩꯇꯕ꯭ꯔꯣ ꯑꯩꯈꯣꯏ ꯑꯇꯣꯞꯄ ꯆꯥꯕ ꯌꯥꯕ ꯍꯥꯏꯗꯤ ꯍꯣꯔꯦꯟ ꯑꯗꯨꯝ ꯑꯥ ꯑꯣ ꯑꯣ ꯍꯣꯏ ꯑꯗꯨꯗꯤ ꯀꯩꯅꯣꯒꯨꯝꯕꯗꯗꯤ ꯂꯩꯕ꯭ꯔꯥ ꯑꯥꯏꯁ ꯀ꯭ꯔꯤꯝꯒꯨꯝꯕ ꯚꯦꯅꯤꯂꯥꯒꯨꯝꯕꯩ ꯍꯥꯏꯗꯤ ꯀꯩꯅꯣꯒꯤ ꯐ꯭ꯂꯦꯕꯔꯒꯨꯝꯕꯩ ꯍꯣꯏ ꯑꯥ ꯑꯗꯨꯝꯕꯩ ꯂꯩꯇꯦ ꯑꯣ ꯍꯣꯏ ꯇꯥꯃꯣ ꯑꯗꯨꯗꯤ ꯀꯩꯅꯣ ꯍꯣꯔꯦꯟ ꯍꯣꯔꯦꯟ ꯁꯣꯏꯗꯤ ꯁꯣꯏꯍꯟꯕꯤꯔꯛꯑꯅꯨꯀꯣ ꯑꯇꯣꯞꯄꯗ ꯊꯣꯍꯦꯛ ꯍꯥꯏꯔꯔꯣꯏꯒꯦꯕ ꯑꯆꯥꯄꯣꯠꯇꯨ ꯍꯣꯔꯟ ꯑꯩꯈꯣꯏ ꯂꯥꯛꯄꯩꯗꯨꯗ ꯍꯥꯏꯔꯞ ꯑꯄꯥꯝꯕ ꯌꯥꯎꯔꯗꯤ ꯑꯗꯨꯝ ꯊꯣꯛ ꯈꯜꯂꯒꯦ ꯇꯥꯃꯣ ꯌꯦꯡꯉꯒꯦ

ꯑꯣ ꯍꯣꯏ ꯇꯥꯃꯣ ꯑꯍꯣꯏ ꯊꯝꯃꯒꯦ ꯌꯥꯝ ꯅꯨꯡꯉꯥꯏꯔꯦ ꯇꯥꯃꯣ ꯑꯗꯨꯗꯤ